ꯅꯥꯠꯀꯤ ꯑꯣꯏꯕ ꯆꯠꯅꯕꯤꯒꯤ ꯃꯇꯨꯡꯏꯟꯅ ꯑꯩꯈꯣꯏꯒꯤ ꯏꯁꯂꯥꯃꯤꯛꯀꯤ ꯑꯣꯏꯕ ꯄꯣꯠꯇ ꯂꯩꯔꯤꯕꯁꯤ ꯑꯩꯈꯣꯏꯒꯤ ꯍꯧꯖꯤꯛ ꯍꯧꯖꯤꯛꯀꯤ ꯑꯣꯏꯅ ꯑꯉꯥꯡ ꯏꯟꯈꯠꯂꯛꯄ ꯑꯉꯥꯡ ꯑꯣꯏꯔꯤꯀꯥꯟ ꯃꯇꯝꯗ ꯑꯩꯈꯣꯏꯒꯤ ꯃꯥꯗꯔ ꯁꯥꯃꯛꯇꯞ ꯍꯥꯏꯕ ꯑꯃ ꯂꯩ ꯑꯗꯨꯗ ꯆꯠꯂꯒ ꯑꯩꯈꯣꯏꯒꯤ ꯂꯥꯏꯔꯤꯛ ꯇꯝꯕꯒꯤ ꯀꯨꯔꯥꯟ ꯇꯝꯕ ꯑꯥꯔꯕꯤꯛ ꯇꯝꯕ ꯁꯨꯝꯕ ꯆꯠꯅꯕꯤ ꯀꯌꯥ ꯑꯃ ꯂꯩꯔꯤ ꯑꯩꯈꯣꯏꯒꯤ ꯏꯃꯥꯝ ꯍꯥꯏꯕ ꯑꯩꯈꯣꯏꯒꯤ ꯏꯃꯥꯝꯁꯤꯅ ꯇꯥꯛꯑꯒ ꯇꯝꯕꯤꯕ ꯑꯗꯨꯝꯕ ꯑꯗꯨꯒ ꯑꯩꯈꯣꯏꯒꯤ ꯂꯨꯍꯣꯡ ꯈꯣꯡꯗꯣꯡꯕꯗ ꯑꯩꯈꯣꯏꯒꯤ ꯏꯁꯂꯥꯃꯤꯛꯀꯤ ꯂꯣꯒꯤ ꯃꯇꯨꯡꯏꯟꯅ ꯑꯩꯈꯣꯏꯒꯤ ꯁꯔꯤꯌꯠꯀꯤ ꯅꯤꯌꯣꯝꯒꯤ ꯃꯇꯨꯡꯏꯟꯅ ꯅꯥꯠꯀꯤ ꯆꯠꯅꯕꯤꯁꯦ ꯐꯖꯅ ꯉꯥꯛꯇꯨꯅ ꯂꯨꯍꯣꯡꯕ ꯃꯁꯨꯝꯕ ꯀꯌꯥ ꯑꯁꯤ ꯑꯩꯈꯣꯏꯒꯤ ꯅꯥꯠꯀꯤ ꯆꯠꯅꯕꯤꯗꯨꯅꯤ ꯍꯥꯏꯖꯅꯤꯡꯉꯤ